ꯅꯨꯄꯤ ꯑꯃ ꯑꯣꯏꯅ ꯂꯥꯏ ꯗꯨꯞ ꯀꯠꯄ ꯃꯇꯝꯗ ꯂꯩ ꯍꯥꯏꯕꯁꯤ ꯌꯥꯎꯗꯕ ꯌꯥꯔꯛꯇꯕꯗꯒꯤ ꯈꯟꯕꯗꯒꯤ ꯑꯩꯅ ꯂꯩꯀꯣꯜꯁꯦ ꯈꯔ ꯈꯔ ꯁꯦꯝꯒꯠꯄ ꯍꯧꯖꯈꯤ ꯍꯥꯏꯕꯗꯤ ꯈꯪꯅ ꯆꯥꯟꯅꯕ ꯏꯃꯥꯟꯅꯕꯤꯁꯤꯡꯗꯒꯤ ꯅꯠꯇ꯭ꯔꯒ ꯀꯩꯊꯦꯜꯗꯒꯤ ꯑꯩꯅ ꯑꯄꯥꯝ ꯑꯄꯥꯝꯕ ꯂꯩꯁꯤꯡꯗꯣ ꯈꯜꯂꯒ ꯑꯗꯨꯃꯥꯏ ꯇꯧꯔꯒ ꯂꯩꯁꯦ ꯊꯥꯔꯒ ꯑꯗꯨꯗꯒꯤ ꯑꯩꯅ ꯍꯦꯛꯆꯔꯒ ꯋꯥꯈꯜꯁꯨ ꯅꯨꯡꯉꯥꯏꯖꯔꯦ ꯂꯥꯏ ꯀꯠꯄ ꯃꯇꯝꯗ ꯑꯗꯨꯒꯤ ꯋꯥꯈꯜꯗꯨ ꯋꯥꯈꯜꯂꯣꯟꯗꯨꯗꯒꯤ ꯑꯩꯅ ꯂꯩꯁꯦ ꯊꯥꯔꯒꯦ ꯍꯥꯏꯕ ꯋꯥꯈꯟ ꯈꯟꯗꯨꯅ ꯂꯩꯀꯣꯜꯁꯦ ꯑꯗꯨꯃꯥꯏꯅ ꯇꯞꯅ ꯇꯞꯅ ꯁꯦꯝꯒꯠꯆꯈꯤ